ꯑꯩꯅ ꯅꯣꯡꯃ ꯃꯤꯑꯣꯏ ꯈꯔ ꯀꯧꯔꯒ ꯃꯤꯇꯤꯡ ꯑꯃ ꯍꯥꯏꯔꯤꯕ ꯀꯝꯃ꯭ꯌꯨꯅꯤꯇꯤ ꯍꯣꯜꯗꯨꯗ ꯄꯥꯡꯊꯣꯛꯅꯕ ꯍꯣꯠꯅꯈꯤ ꯑꯗꯨꯒ ꯑꯩꯅ ꯌꯥꯎꯍꯟꯅꯤꯡꯂꯤꯕ ꯃꯔꯨꯞ ꯃꯄꯥꯡꯁꯤꯡꯗꯨꯗꯤ ꯃꯐꯝ ꯑꯗꯨꯗꯒꯤ ꯈꯔ ꯊꯥꯞꯅ ꯂꯩꯈꯤꯕꯅ ꯃꯔꯝ ꯑꯣꯏꯔꯒ ꯃꯈꯣꯏ ꯂꯥꯛꯄ ꯉꯝꯈꯤꯗꯦ ꯃꯈꯣꯏꯅ ꯂꯥꯛꯄ ꯉꯝꯗ꯭ꯔꯒꯁꯨ ꯃꯔꯨ ꯑꯣꯏꯔꯕ ꯑꯈꯪ ꯑꯍꯩꯁꯤꯡꯒꯤ ꯐꯝꯅꯥꯏꯕꯁꯤꯡꯒꯤ ꯑꯃꯁꯨꯡ ꯑꯦꯝ ꯑꯦꯜ ꯑꯦ ꯃꯟꯇ꯭ꯔꯤꯁꯤꯡꯒꯤ ꯋꯥꯐꯝꯁꯤꯡ ꯑꯗꯨ ꯃꯈꯣꯏꯗ ꯇꯥꯍꯟꯅꯕꯒꯤ ꯄꯥꯝꯕꯩꯁꯤ ꯀꯔꯝꯃꯥꯏꯅ ꯇꯧꯒꯗꯒꯦ ꯍꯥꯏꯅ ꯑꯩꯅ ꯋꯥꯈꯜꯁꯦ ꯈꯟꯕ ꯃꯇꯝꯗ ꯑꯩꯅ ꯃꯈꯣꯏꯗ ꯐꯣꯟ ꯇꯧꯁꯤꯜꯂꯒ ꯕꯤꯗꯤꯑꯣ ꯀꯣꯜ ꯇꯧꯔꯒ ꯃꯈꯣꯏꯒꯤ ꯑꯈꯪ ꯑꯍꯩꯁꯤꯡꯒꯤ ꯌꯥꯏꯐꯕ ꯄꯥꯎꯇꯥꯛ ꯑꯃꯁꯨꯡ ꯆꯥꯎꯈꯠꯅꯕ ꯆꯥꯎꯈꯠꯅꯕꯒꯤꯗꯃꯛꯇ ꯈꯨꯟꯅꯥꯏ ꯑꯁꯤꯕꯨ ꯆꯥꯎꯈꯠꯅꯕꯒꯤꯗꯃꯛꯇ ꯃꯈꯣꯏꯅ ꯍꯥꯏꯔꯛꯄ ꯋꯥꯐꯝꯁꯤꯡ ꯀꯥꯟꯅꯕ ꯋꯥꯐꯝꯁꯤꯡ ꯑꯗꯣ ꯑꯩꯅ ꯕꯤꯗꯤꯑꯣ ꯀꯣꯜ ꯇꯧꯔꯒ ꯑꯩꯅ ꯃꯔꯨꯞ ꯃꯄꯥꯡꯁꯤꯡꯗꯨꯗ ꯂꯣꯏꯅ ꯈꯪꯍꯜꯂꯤ ꯑꯗꯨꯒ ꯃꯈꯣꯏꯅ ꯑꯁꯤꯒꯨꯝꯂꯕ ꯊꯧꯗꯣꯛꯁꯤꯡ ꯑꯁꯤ ꯇꯥꯕ ꯐꯪꯖꯕꯁꯦ ꯑꯩꯈꯣꯏ ꯈ꯭ꯋꯥꯏꯗꯒꯤ ꯂꯥꯏꯕꯛ ꯐꯕꯅꯤ ꯃꯇꯨꯡꯁꯨ ꯑꯁꯤꯒꯨꯝꯂꯕ ꯆꯥꯎꯈꯠ ꯈꯣꯡꯊꯥꯡꯒꯤ ꯑꯣꯏꯅ ꯑꯩꯈꯣꯏꯒꯤ ꯐꯝꯅꯥꯏꯕꯁꯤꯡ ꯑꯈꯪ ꯑꯍꯩꯁꯤꯡꯗ ꯂꯥꯏꯔꯤꯛ ꯂꯥꯏꯁꯨ ꯍꯩꯔꯕꯁꯤꯡꯅ ꯑꯁꯤꯒꯨꯝꯂꯕ ꯄꯥꯎꯇꯥꯛ ꯀꯌꯥ ꯐ꯭ꯌꯨꯆꯔꯒꯤ ꯑꯣꯏꯔꯛꯀꯗꯕ ꯇꯨꯡꯒꯤ ꯄꯨꯟꯁꯤꯒꯤꯗꯃꯛꯇ ꯌꯥꯏꯐ ꯄꯥꯎꯖꯦꯜ ꯄꯤꯔꯝꯕ ꯈꯟꯅ ꯅꯩꯅꯕ ꯄꯨꯝꯅꯃꯛꯁꯤꯡ ꯑꯗꯨꯗ ꯃꯈꯣꯏꯁꯨ ꯇꯥꯔꯕꯅꯤꯅ ꯃꯁꯤꯗꯒꯤ ꯍꯦꯟꯕ ꯑꯩꯈꯣꯏ ꯃꯇꯨꯡ ꯇꯥꯔꯛꯄ ꯄꯨꯟꯁꯤꯁꯤꯗꯁꯨ ꯀꯥꯟꯅꯕ ꯋꯥꯐꯝꯁꯤꯡ ꯑꯁꯦ ꯑꯩꯈꯣꯏ ꯄꯨꯟꯅ ꯇꯥꯃꯤꯟꯅꯁꯦ ꯍꯥꯏꯕꯒꯤ ꯀꯃꯦꯟ ꯑꯗꯨꯁꯨ ꯃꯈꯣꯏꯅ ꯄꯤꯔꯛꯏ ꯍꯥꯏꯔꯤꯕ ꯑꯈꯪ ꯑꯍꯩꯁꯤꯡꯗꯨꯅꯁꯨ ꯑꯁꯤꯒꯨꯝꯂꯕ ꯑꯐ ꯑꯐꯕ ꯋꯥꯐꯝ ꯊꯃꯝꯃꯦ ꯍꯥꯏꯇꯥꯔꯦ